ꯃꯅꯤꯄꯨꯔꯗ ꯂꯩꯕ ꯑꯩꯈꯣꯏꯒꯤ ꯄꯣꯂꯤꯇꯤꯀꯦꯜ ꯄꯥꯔꯇꯤꯖ ꯃꯈꯜ ꯈꯔ ꯍꯥꯏꯔꯒꯗꯤ ꯑꯩꯈꯣꯏ ꯕꯤ ꯖꯦ ꯄꯤ ꯀꯣꯡꯒ꯭ꯔꯦꯁ ꯄꯥꯔꯇꯤ ꯀꯣ ꯑꯗꯒꯤ ꯖꯅꯇꯥ ꯗꯥꯜ ꯄꯥꯔꯇꯤ ꯑꯗꯒꯤ ꯑꯦꯝ ꯄꯤ ꯄꯤ ꯑꯁꯤ ꯑꯁꯤꯅꯆꯤꯡꯕꯅꯤ ꯑꯗꯨꯒ ꯃꯣꯏ ꯐꯦꯃꯁ ꯄꯣꯂꯤꯇꯤꯁꯤꯌꯟꯁ ꯑꯣꯞ ꯃꯅꯤꯄꯨꯔ ꯍꯥꯏꯔꯒꯗꯤꯀꯣ ꯑꯣꯀ꯭ꯔꯝ ꯏꯕꯣꯕꯤ ꯗꯟ ꯕꯤꯔꯦꯟ ꯕꯤꯔꯦꯟ ꯁꯤꯡ ꯁꯤ ꯑꯦꯝ ꯑꯗꯒꯤ ꯔꯤꯁꯥꯡ ꯀꯩꯁꯤꯡ ꯑꯃꯁꯨꯡ ꯖꯣꯏꯆꯟ